ꯃꯁꯥꯟꯅꯁꯤꯡ ꯑꯁꯤꯅ ꯃꯤꯑꯣꯏꯕꯗ ꯋꯥꯈꯜ ꯂꯧꯁꯤꯡ ꯍꯦꯟꯒꯠꯍꯜꯂꯤ ꯍꯛꯆꯥꯡ ꯐꯒꯠꯍꯜꯂꯤ ꯍꯛꯆꯥꯡꯒꯤ ꯏꯝꯃ꯭ꯌꯨꯟ ꯁꯤꯁꯇꯦꯝ ꯀꯟꯈꯠꯍꯜꯂꯤ ꯑꯃꯗꯤ ꯄꯥꯉꯒꯟ ꯀꯜꯍꯜꯂꯤ ꯍꯥꯏꯔꯤꯕ ꯃꯁꯥꯟꯅꯁꯤꯡ ꯑꯁꯤ ꯆꯥꯡ ꯅꯥꯏꯅ ꯁꯥꯟꯅꯕꯅ ꯃꯤꯑꯣꯏꯕꯒꯤ ꯁꯤꯡꯂꯤ ꯅꯥꯎꯔꯤꯁꯤꯡ ꯐꯍꯜꯂꯤ ꯃꯁꯜꯁꯤꯡ ꯐꯍꯜꯂꯤ